ꯑꯩꯈꯣꯏꯅ ꯑꯉꯥꯡ ꯑꯣꯏꯔꯤꯉꯩꯗ ꯑꯥꯜꯂꯨꯁꯦ ꯀꯦ ꯖꯤꯗ ꯂꯨꯄꯥ ꯑꯍꯨꯝ ꯄꯤꯔꯝꯃꯦ ꯑꯗꯣ ꯍꯧꯖꯤꯛꯇꯤ ꯃꯇꯝꯒꯤ ꯃꯇꯨꯡ ꯏꯟꯅ ꯈꯦꯠꯅꯈ꯭ꯔꯦ ꯍꯧꯖꯤꯛꯇꯤ ꯑꯥꯜꯂꯨꯗꯤ ꯀꯦ ꯖꯤꯗ ꯌꯥꯡꯈꯩ ꯇꯥꯈ꯭ꯔꯦ ꯑꯗꯨꯒ ꯇꯤꯜꯍꯧ ꯆꯅꯝꯅ ꯍꯥꯟꯅ ꯑꯩꯈꯣꯏꯅ ꯂꯨꯄꯥ ꯃꯉꯥ ꯇꯔꯥꯗ ꯂꯧꯔꯝꯕꯁꯦ ꯍꯧꯖꯤꯛꯇꯤ ꯌꯥꯡꯈꯩ ꯀꯨꯟꯊ꯭ꯔꯥ ꯂꯣꯏ ꯌꯧꯈ꯭ꯔꯦ ꯑꯗꯨꯒ ꯑꯣꯟꯂꯥꯏꯟꯒꯤ ꯃꯇꯝ ꯍꯥꯏꯔꯗꯤ ꯑꯩꯈꯣꯏ ꯑꯣꯟꯂꯥꯏꯟꯕꯨꯗꯤ ꯍꯣꯏ ꯍꯣꯝ ꯗꯤꯂꯤꯚꯔꯤ ꯑꯣꯏꯌꯦ ꯌꯥꯝ ꯅꯨꯡꯉꯥꯏꯌꯦ ꯑꯗꯨ ꯑꯣꯏꯔꯁꯨ ꯑꯗꯨꯝ ꯑꯣꯟ ꯇꯥꯏꯝꯗ ꯐꯪꯗꯕ ꯂꯩꯌꯦ ꯃꯇꯝ ꯆꯥꯅ ꯐꯪꯗꯕ ꯃꯇꯝꯁꯨ ꯂꯩꯌꯦ ꯑꯣꯟꯂꯥꯏꯟ ꯁꯣꯄꯤꯡ ꯇꯧꯕꯗ ꯃꯇꯥꯡ ꯆꯥꯗꯕ ꯀꯦꯁ ꯑꯣꯟ ꯗꯤꯂꯤꯚꯔꯤ ꯌꯥꯎꯔꯛꯇꯕ ꯑꯗꯨꯒ ꯃꯣꯕꯥꯏꯜꯗ ꯄꯩꯁꯥ ꯌꯥꯎꯔꯛꯇꯕ ꯃꯇꯝ ꯑꯗꯨꯒꯨꯝꯕ ꯖꯤ ꯄꯦ ꯇꯧꯕ ꯃꯇꯝꯗ ꯐꯔꯛ ꯏꯇꯥ ꯇꯥꯕꯗꯨ ꯑꯗꯨ ꯂꯩꯌꯦ ꯑꯗꯨ ꯑꯐꯕꯔꯣꯝ ꯍꯥꯏꯔꯗꯤ ꯑꯃꯔꯣꯝꯗ ꯑꯣꯟꯂꯥꯏꯟ ꯁꯣꯄꯤꯡ ꯇꯧꯕꯁꯤ ꯌꯥꯝ ꯅꯨꯡꯉꯥꯏꯌꯦ ꯑꯩꯈꯣꯏꯅ ꯑꯄꯥꯝꯕ ꯑꯃ ꯃꯆꯨꯁꯦ ꯍꯦꯛꯇ ꯑꯃ ꯑꯗꯨ ꯃꯆꯨ ꯄꯥꯝꯃꯦ ꯍꯥꯏꯕꯗ ꯑꯃ ꯍꯦꯛ ꯐꯪꯕ ꯌꯥꯏꯌꯦ ꯑꯗꯨꯒ ꯑꯩꯈꯣꯏꯒꯤ ꯑꯄꯥꯝꯕ ꯗꯤꯖꯥꯏꯟ ꯀꯂꯔ ꯈꯪꯗꯦ ꯗꯤꯖꯥꯏꯟ ꯈꯪꯗꯦ ꯑꯩꯈꯣꯏꯒꯤ ꯑꯄꯥꯝ ꯑꯄꯥꯝꯕ ꯄꯣꯠ ꯆꯩꯁꯦ ꯂꯣꯏꯅ ꯑꯣꯟꯂꯥꯏꯟꯗ ꯂꯩꯌꯦ ꯑꯗꯨꯒ ꯃꯔꯛꯇꯗꯤ ꯑꯣꯐꯔꯁꯨ ꯌꯥꯝ ꯆꯥꯎꯋꯦ ꯑꯗꯨꯅ ꯐꯪꯕ ꯃꯇꯝꯗ ꯑꯗꯨꯒ ꯍꯦꯛ ꯍꯦꯛ ꯑꯩꯈꯣꯏꯅ ꯊꯕꯛ ꯆꯤꯟꯕ ꯃꯇꯝꯗ ꯕꯖꯥꯔ ꯆꯠꯄ ꯉꯝꯗ꯭ꯔꯁꯨ ꯑꯣꯟꯂꯥꯏꯟꯗꯒꯤ ꯐꯣꯟꯗꯒꯤ ꯑꯃ ꯍꯦꯛ ꯌꯦꯡꯂꯒ ꯑꯩꯈꯣꯏꯅ ꯑꯗꯨꯝ ꯆꯨꯁ ꯇꯧꯔꯒ ꯁꯣꯄꯤꯡ ꯇꯧꯕ ꯌꯥꯏꯌꯦ ꯑꯗꯨꯅ ꯑꯣꯟꯂꯥꯏꯟꯒꯤ ꯅꯨꯡꯉꯥꯏꯕ ꯍꯥꯏꯕꯁꯤ ꯑꯗꯨꯅꯤ